ꯚꯥꯔꯠꯀꯤ ꯆꯠꯊꯣꯛ ꯆꯠꯁꯤꯡꯒꯤ ꯐꯤꯕꯝ ꯑꯁꯤ ꯆꯤꯡꯒꯤ ꯏꯁꯇꯦꯠꯁꯤꯡ ꯅꯠꯇꯕꯤꯗ ꯑꯇꯣꯞꯄ ꯁ꯭ꯇꯦꯠꯁꯤꯡꯗꯗꯤ ꯑꯗꯨꯛꯀꯤꯃꯇꯤꯛ ꯌꯥꯝꯅ ꯑꯋꯥꯡꯕ ꯊꯥꯛꯇ ꯂꯩꯔꯦ ꯑꯗꯨꯒ ꯆꯤꯡꯒꯤ ꯏꯁꯇꯦꯠꯁꯤꯡꯗꯗꯤ ꯅꯣꯡꯖꯨ ꯊꯥ ꯃꯇꯝꯗꯗꯤ ꯑꯗꯨꯛꯀꯤꯃꯇꯤꯛ ꯈꯨꯗꯣꯡ ꯆꯥꯗꯕ ꯑꯣꯏ ꯂꯦꯟꯁ꯭ꯂꯥꯏꯠ ꯊꯣꯛꯄ ꯑꯗꯨꯅ ꯃꯔꯝ ꯑꯣꯏꯔꯒ ꯂꯝꯕꯤ ꯐꯥꯎꯅꯗꯕ ꯑꯗꯨꯝꯕ ꯃꯌꯥꯝ ꯊꯣꯛꯏ ꯑꯗꯨꯒꯨꯝꯕ ꯅꯨꯡꯉꯥꯏꯇꯕ ꯃꯌꯥꯝ ꯑꯃ ꯑꯣꯏ ꯑꯗꯨꯒ ꯁꯔꯀꯥꯔꯅꯁꯨ ꯑꯗꯨꯒꯤ ꯃꯇꯥꯡꯗꯨꯗ ꯍꯦꯂꯤꯀꯣꯞꯇꯔ ꯑꯗꯨꯗꯒꯤ ꯑꯦꯔꯣꯄ꯭ꯂꯦꯟꯒꯤ ꯈꯨꯊꯥꯡꯗꯒꯤ ꯆꯠꯊꯣꯛ ꯆꯠꯁꯤꯡꯕꯨꯗꯤ ꯀꯟꯅ ꯍꯣꯠ ꯍꯣꯠꯅꯔꯤ